ꯎꯝ ꯃꯦꯝ ꯑꯣꯏꯕꯤꯔꯕꯣ ꯁꯦ ꯃꯦꯝ ꯑꯩꯁꯤ ꯁꯉꯥꯏꯒꯤ ꯄꯥꯛꯇꯣ ꯀꯣꯏꯕ ꯂꯥꯛꯄꯅꯦꯕ ꯑꯗꯣ ꯃꯐꯝꯗꯣ ꯈꯪꯗ꯭ꯔꯥꯕ ꯑꯗꯨ ꯃꯦꯝ ꯀꯗꯥꯏ ꯋꯥꯏꯗ ꯑꯣꯏꯗꯣꯏꯅꯣ ꯀꯔꯝ ꯀꯔꯝꯕ ꯌꯦꯡꯕ ꯌꯥꯕ ꯑꯇꯩꯗꯤ ꯂꯩꯕꯅꯣ

ꯑꯣ ꯃꯦꯝ ꯑꯩꯁꯤ ꯈꯪꯗꯕ ꯑꯗꯨ ꯑꯇꯩ ꯑꯇꯩ ꯑꯇꯩꯗꯗꯤ ꯀꯔꯝ ꯀꯔꯝꯕ ꯃꯐꯝꯗ ꯂꯩꯕꯤꯒꯦ ꯀꯣꯏꯕ ꯌꯥꯕ ꯁꯨꯝ ꯑꯩꯈꯣꯏꯅ ꯆꯠꯄ ꯌꯥꯕꯁꯦ

ꯎꯝ ꯃꯦꯝ ꯑꯩꯁꯦ ꯃꯦꯝꯅ ꯑꯍꯥꯟꯕ ꯍꯥꯏꯖꯈꯤꯕꯗꯣ ꯑꯗꯨꯏꯗꯨ ꯑꯩꯁꯤ ꯌꯦꯡꯕꯗꯤ ꯂꯥꯛꯆꯕꯅꯦꯕ ꯑꯩꯁꯦ ꯃꯐꯝꯗꯨꯗ ꯁꯨꯝ ꯑꯩꯈꯣꯏꯅ ꯌꯦꯡꯅꯤꯡꯕ ꯈꯪꯅꯤꯡꯕꯗꯣ ꯈꯪꯗꯕꯒꯤ ꯃꯦꯝꯗ ꯀꯣꯜꯁꯤ ꯇꯧꯖꯔꯛꯄꯅꯤ ꯑꯗꯨ ꯃꯦꯝꯅ ꯍꯥꯏꯕꯤꯔꯕꯅꯤꯅ ꯅꯨꯡꯉꯥꯏꯖꯔꯦ ꯃꯦꯝ ꯑꯗꯨꯗꯤ ꯑꯃꯨꯛ ꯊꯝꯖꯔꯒꯦ